ꯍꯟꯗꯛ ꯑꯦꯃꯥꯖꯣꯟꯒꯤ ꯑꯃ ꯕꯤꯛꯁꯦꯜ ꯑꯣꯐꯔ ꯂꯩꯔꯤꯉꯥꯏꯗꯨꯗ ꯑꯩꯅ ꯁ꯭ꯀꯜꯀꯦꯟꯗꯤꯒꯤ ꯕ꯭ꯂꯨꯇꯨꯠ ꯁ꯭ꯄꯤꯀꯔ ꯑꯃ ꯂꯧꯋꯦꯕꯀꯣ ꯍꯦꯠꯐꯣꯟ ꯁꯣꯔꯤ ꯍꯦꯠꯐꯣꯟ ꯑꯃ ꯂꯧꯋꯦꯕ ꯑꯗꯨꯗꯣ ꯂꯨꯄꯥ ꯂꯤꯁꯤꯡ ꯇꯔꯦꯠꯇ ꯇꯔꯦꯠ ꯂꯩꯕꯅꯦ ꯑꯗꯣ ꯂꯤꯁꯤꯡ ꯑꯍꯨꯝꯗ ꯂꯧꯋꯦ ꯑꯗꯨꯗꯣ ꯌꯧꯔꯛꯑꯦ ꯌꯧꯔꯛꯄꯒ ꯇꯥꯕꯗꯣ ꯌꯥꯝ ꯅꯨꯡꯉꯥꯏ ꯌꯥꯝ ꯅꯨꯡꯉꯥꯏ ꯍꯥꯏ ꯇꯥꯔꯦ ꯃꯥꯗꯣ ꯃꯥꯒꯤ ꯃꯆꯨꯗꯨ ꯑꯩꯅ ꯐꯣꯇꯣꯗꯨꯗ ꯎꯕꯗ ꯈꯤꯇꯪ ꯐꯖꯗꯕꯣꯏ ꯅꯤꯡꯉꯨꯔꯦ ꯑꯗꯨꯒ ꯌꯧꯔꯛꯄꯗꯅꯁꯨ ꯍꯦꯟꯅ ꯍꯦꯟꯅꯗꯨꯝ ꯐꯖ ꯂꯩꯔꯝꯃꯦ ꯃꯆꯨꯗꯣ ꯑꯩꯅ ꯈ꯭ꯋꯥꯏ ꯄꯥꯝꯖꯕ ꯑꯣꯏꯔꯦ ꯑꯗꯒꯤ ꯑꯗꯨꯗꯒꯤ ꯈꯤꯇꯪ ꯂꯤꯕ ꯃꯣꯗꯦꯜ ꯑꯣꯏꯖꯔꯒꯁꯨ ꯃꯥꯗꯣ ꯃꯥꯒꯤ ꯕꯦꯖ ꯀ꯭ꯋꯥꯂꯤꯇꯤ ꯑꯗꯒꯤ ꯁꯥꯎꯟ ꯀ꯭ꯋꯥꯂꯤꯇꯤ ꯌꯥꯝꯅ ꯀ꯭ꯂꯤꯌꯔ ꯑꯣꯏꯌꯦ ꯌꯥꯝꯅꯁꯨ ꯁꯦꯡꯉꯦ ꯑꯗꯒꯤ ꯌꯥꯝꯅ ꯑꯩꯈꯣꯏꯒꯤ ꯄꯥꯏꯕꯗ ꯄꯣꯠꯇꯣ ꯄꯤꯛꯇꯛ ꯇꯧꯔꯒ ꯌꯥꯝꯅ ꯅꯨꯡꯉꯥꯏꯕ ꯌꯥꯝꯅ ꯍꯦꯟꯗꯤ ꯑꯣꯏꯕꯁꯨ ꯑꯣꯏꯌꯦ ꯍꯥꯏ ꯇꯥꯔꯦ ꯀꯃꯥꯏ ꯍꯥꯏꯗꯣꯏꯅꯣ ꯈꯪꯗꯦ ꯌꯥꯝ ꯅꯨꯡꯉꯥꯏꯔꯦ ꯑꯩꯅ ꯌꯥꯝ ꯊꯥꯖꯔꯨꯗ ꯑꯩꯅ ꯈꯜꯂꯨꯗꯕ ꯄꯣꯠꯇꯨ ꯑꯣꯏꯌꯦ ꯐꯪꯉꯛꯄ ꯃꯇꯝꯗ ꯗꯥꯏꯔꯦꯛ ꯂꯥꯛꯄ ꯃꯇꯝꯗ ꯑꯗꯒꯤ ꯃꯥꯗꯣ ꯀꯩꯅꯣ ꯇꯧꯕꯗ ꯐ꯭ꯔꯤ ꯒꯤꯐ ꯑꯃꯁꯨ ꯂꯥꯛ ꯌꯥꯎꯔꯛꯑꯦ ꯀꯩꯅꯣꯝꯃ ꯑꯩꯈꯣꯏꯒꯤ ꯀꯤ ꯆꯦꯟ ꯁ꯭ꯀꯜꯀꯦꯟꯗꯤꯒꯤ ꯀꯤ ꯆꯦꯟ ꯂꯥꯛꯑꯦ ꯌꯥꯝꯅ ꯀꯩꯅꯣꯕꯨꯗꯤ ꯅꯠꯇꯦ ꯑꯗꯨꯕꯨ ꯑꯗꯨꯃꯥꯏꯅ ꯌꯥꯎꯔꯛꯑꯦ ꯌꯥꯝ ꯈꯪꯗꯦ ꯌꯥꯝ ꯊꯥꯖꯗꯦ ꯌꯥꯝ ꯐꯩ ꯑꯗꯨꯒ ꯁꯤꯒꯤ ꯄꯣꯠꯁꯦ ꯑꯩ ꯏꯃꯥꯟꯅꯕꯗꯁꯨ ꯔꯤꯀꯃꯦꯟ ꯇꯧꯖꯒꯦ ꯏꯝꯃꯥꯟꯅꯕ ꯀꯩꯅꯣꯁꯨ ꯇꯧꯖꯒꯦ ꯃꯤꯄꯨꯝ ꯈꯨꯗꯤꯡꯃꯛꯇ ꯂꯩꯌꯣ ꯍꯥꯏꯅꯤꯡꯉꯦ ꯁꯤꯃꯗꯤ ꯁꯦꯡꯅ ꯌꯥꯝꯅ ꯀꯥꯟꯅꯩ ꯍꯥꯏ ꯇꯥꯔꯦ ꯃꯁꯤꯒꯤ ꯄꯣꯠꯁꯤꯃꯗꯤ